ꯍꯜꯂꯣ ꯑꯧ ꯃꯥꯅꯦ ꯃꯥꯅꯦ ꯋꯥ ꯌꯣꯟꯕꯅꯦ ꯁꯤꯗ ꯂꯩꯔꯤꯕ ꯋꯥꯁꯤ ꯁꯟꯅꯩꯕꯤꯒ ꯁꯟꯅꯩꯕꯤꯒ ꯎꯇꯪꯒ ꯈꯛꯇ ꯉꯥꯏꯔꯦ ꯑꯇꯩꯗꯤ ꯍꯧꯖꯤꯛꯁꯦ ꯑꯝꯇ ꯃꯤꯅꯁꯨ ꯀꯌꯥꯁꯨ ꯑꯝꯇꯁꯨ ꯄꯥꯝꯅꯕ ꯑꯗꯒꯤ ꯀꯌꯥꯁꯨ ꯂꯧꯅꯕ ꯃꯇꯝꯁꯨ ꯑꯣꯏꯗꯕꯅꯤꯅ ꯍꯧꯖꯤꯛꯁꯦ ꯁꯟꯅꯩꯕꯤꯒ ꯎꯇꯪꯒ ꯈꯛꯇꯪꯗꯤ ꯂꯩ ꯍꯧꯖꯤꯛꯁꯦ ꯋꯥ ꯌꯥꯜꯂꯒꯁꯨ ꯈꯔ ꯂꯩ ꯑꯗꯨꯒ ꯌꯥꯝꯅ ꯂꯧꯕ ꯑꯗꯨꯒꯤ ꯃꯇꯥꯡ ꯑꯣꯏꯇꯥꯔꯒꯗꯤ ꯑꯩꯈꯣꯏꯅ ꯑꯃꯨꯛ ꯍꯥꯏꯔꯀꯥꯟꯗ ꯋꯥꯗꯣ ꯑꯃꯨꯛ ꯌꯥꯜꯂꯀꯥꯟꯗ ꯄꯣꯔꯛꯀꯗꯧꯕꯅꯦ

ꯋꯥꯁꯦ ꯑꯩꯈꯣꯏꯅ ꯌꯥꯜꯂꯀꯥꯟꯗ ꯑꯩꯈꯣꯏꯅ ꯄꯣꯔꯛꯑꯀꯥꯟꯗ ꯑꯗꯣꯝꯒꯤ ꯌꯨꯝꯗ ꯑꯩꯈꯣꯏꯅ ꯊꯤꯜꯂꯛꯄꯒꯤ ꯑꯣꯗꯔꯁꯨ ꯂꯩ ꯑꯗꯨ ꯊꯤꯂꯛꯄꯒꯤ ꯑꯣꯗꯔꯒꯤ ꯃꯃꯟꯅ ꯑꯗꯨꯒꯤ ꯑꯣꯗꯔꯒꯤ ꯆꯥꯔꯖ ꯈꯔ ꯑꯃ ꯑꯩꯈꯣꯏꯅ ꯂꯧꯏ ꯑꯗꯨꯒ ꯑꯥ ꯑꯗꯨꯒ ꯃꯐꯝꯁꯤꯗꯒꯤ ꯂꯥꯛꯑꯀꯥꯟꯗ ꯂꯩꯔꯒ ꯑꯗꯨꯝ ꯄꯨꯒꯤꯒꯦ ꯍꯥꯏꯔꯒꯅ ꯋꯥꯒꯤ ꯃꯃꯟ ꯈꯔ ꯇꯥꯏ ꯑꯗꯨꯒꯤ ꯐꯤꯕꯝꯗ ꯂꯩ ꯍꯧꯖꯤꯛꯁꯦ ꯇ꯭ꯔꯥꯟꯁꯄꯣꯔꯠ ꯆꯥꯔꯖꯁꯨ ꯑꯩꯈꯣꯏꯅ ꯂꯣꯏꯅꯃꯛ ꯑꯗꯨꯝ ꯌꯥꯏ ꯑꯗꯨꯝ ꯇꯧꯏ ꯇ꯭ꯔꯥꯟꯁꯄꯣꯔꯠꯁꯨ ꯑꯩꯈꯣꯏꯅ ꯑꯗꯨꯝ ꯌꯨꯝ ꯐꯥꯎꯕ ꯊꯤꯜꯂꯛꯀꯅꯤ ꯑꯩꯈꯣꯏꯅ ꯂꯝꯁꯤꯅ ꯈꯤꯇꯪ ꯁꯥꯡꯉꯒꯗꯤ ꯑꯗꯒꯤ ꯑꯩꯈꯣꯏꯒꯤ ꯁꯤꯒꯤ ꯔꯣꯠꯇꯁꯨ ꯔꯣꯠ ꯇꯦꯛꯁ ꯍꯥꯏꯕ ꯑꯃꯁꯨ ꯂꯩꯕꯅꯤꯅ ꯔꯣꯠ ꯇꯦꯛꯁꯇꯁꯨ ꯁꯤꯒꯤ ꯒꯥꯔꯤ ꯃꯄꯣꯠ ꯑꯃ ꯂꯧꯔꯒꯗꯤ ꯔꯣꯠ ꯇꯦꯛꯁꯇꯁꯨ ꯑꯌꯥꯝꯕ ꯄꯩꯁꯥꯁꯦ ꯈꯔ ꯈꯔ ꯂꯧꯕꯅꯤꯅ ꯑꯩꯈꯣꯏꯅ ꯂꯝꯒꯤ ꯃꯇꯨꯡꯏꯟꯅ ꯑꯩꯈꯣꯏꯅ ꯑꯗꯨꯃꯥꯏꯅ ꯇꯧꯏ

ꯒꯥꯔꯤ ꯃꯄꯣꯠ ꯃꯔꯤ ꯃꯉꯥꯃꯨꯛꯀꯤ ꯆꯥꯡ ꯑꯣꯏꯁꯨ ꯑꯃ ꯑꯣꯏꯁꯨ ꯑꯗꯨꯝ ꯂꯧꯕ ꯌꯥꯕꯗꯤ ꯆꯥꯡ ꯑꯗꯨꯝ ꯂꯩꯒꯅꯤ ꯑꯗꯨꯒ ꯃꯈꯣꯏꯅ ꯁꯤꯒꯤ ꯑꯩꯈꯣꯏ ꯌꯥꯟꯖꯕ ꯂꯥꯛꯀꯦ ꯌꯥꯟꯖꯕ ꯂꯥꯛꯑꯀꯥꯟꯗ ꯑꯩꯈꯣꯏꯅ ꯒꯥꯔꯤ ꯄꯨꯖꯔꯛꯀꯦ ꯄꯨꯖꯔꯛꯑꯀꯥꯟꯗ ꯑꯩꯈꯣꯏ ꯑꯗꯨꯝ ꯄꯨꯒꯤꯒꯦ ꯋꯥꯒꯤ ꯄꯩꯁꯥ ꯄꯤꯒꯦ ꯍꯥꯏꯕꯁꯨ ꯂꯩ ꯑꯗꯨꯅ ꯑꯩꯈꯣꯏ ꯎꯇꯪꯗ

ꯋꯥꯔꯨꯕꯣꯛꯁꯦ ꯄꯥꯝꯃꯒꯗꯤ ꯑꯩꯈꯣꯏꯅ ꯑꯃꯨꯛ ꯑꯃꯨꯛ ꯌꯥꯜꯂꯀꯥꯟꯗ ꯑꯩꯈꯣꯏꯅ ꯑꯃꯨꯛ ꯑꯩꯈꯣꯏ ꯁꯤꯗ ꯑꯃꯨꯛ ꯊꯝꯃꯛꯄ ꯇꯥꯕ ꯄꯣꯔꯛꯄ ꯇꯥꯕ ꯑꯗꯨꯗꯤ ꯑꯃꯨꯛ ꯃꯤ ꯑꯇꯩꯗ ꯑꯃꯨꯛ ꯑꯩꯈꯣꯏꯅꯃꯨꯛ ꯍꯪꯅꯔꯀꯥꯟꯗ ꯃꯣꯏꯅ ꯑꯃꯨꯛ ꯎꯇꯪꯁꯦ ꯌꯥꯜꯍꯜꯂꯒ ꯑꯩꯈꯣꯏ ꯁꯤꯗ ꯑꯃꯨꯛ ꯊꯝꯒꯗꯕ ꯑꯗꯨꯗꯤ ꯃꯤ ꯃꯤꯃꯤꯒꯤ ꯑꯄꯥꯝꯕꯗꯨꯒꯤ ꯃꯇꯨꯡꯏꯟꯅ ꯑꯩꯈꯣꯏꯅ ꯑꯃꯨꯛ ꯃꯤ ꯑꯇꯣꯞꯄꯗ ꯑꯃꯨꯛ ꯑꯣꯗꯔꯗꯣ ꯇꯧꯔꯒ ꯁꯤꯒꯤ ꯋꯥ ꯌꯣꯟꯕꯝꯁꯤꯗ ꯑꯃꯨꯛ ꯄꯣꯔꯛꯀꯗꯧꯕ ꯍꯦꯛ ꯑꯁꯪꯕ ꯅꯨꯃꯤꯠ ꯑꯃꯗ ꯑꯗꯨꯝ ꯂꯥꯛꯑꯒ ꯑꯄꯥꯝꯕ ꯋꯥꯗꯣ ꯑꯗꯨꯝ ꯁꯤꯒꯤ ꯄꯨꯔꯒ ꯑꯗꯨꯝ ꯆꯠꯈꯤꯕ ꯑꯗꯨꯝ ꯌꯥꯒꯅꯤ ꯁꯟꯅꯩꯕꯤꯅ ꯈꯔꯗꯤ ꯌꯥꯝꯃꯦ ꯑꯗꯨꯒ ꯎꯇꯪꯅ ꯑꯃꯨꯛ ꯈꯤꯇꯪ ꯇꯥꯏ ꯃꯃꯟꯁꯦ ꯍꯥꯏꯗꯤ ꯑꯅꯤꯁꯦ ꯁꯟꯅꯩꯕꯤꯁꯦ ꯌꯥꯝꯅꯁꯨ ꯌꯥꯝꯅꯁꯨ ꯄꯥꯝꯅꯕ ꯌꯨꯝ ꯀꯩ ꯁꯥꯕꯒꯤ ꯈꯣꯠꯄꯒꯤꯗ ꯁꯤꯒꯤ ꯁꯟꯅꯩꯕꯤꯁꯦ ꯌꯥꯝꯅ ꯗꯔꯀꯥꯔ ꯑꯣꯏꯕꯅꯤꯅ ꯑꯌꯥꯝꯕ ꯑꯌꯥꯝꯕ ꯃꯤꯅ ꯁꯤꯒꯤ ꯁꯟꯅꯩꯕꯤꯁꯦ ꯑꯗꯨꯝ ꯃꯤꯅ ꯑꯗꯨꯝ ꯍꯪꯕ ꯂꯥꯛꯑꯦ ꯑꯗ ꯑꯌꯥꯝꯕꯁꯨ ꯁꯟꯅꯩꯕꯤ ꯉꯥꯛꯇ ꯑꯣꯏꯅ ꯑꯌꯥꯝꯕ ꯃꯤꯅ ꯂꯧꯅꯩ ꯎꯇꯪꯁꯤꯗꯤ ꯀꯌꯥꯁꯨ ꯃꯤꯅ ꯂꯧꯅꯗꯦ

ꯑꯩꯈꯣꯏꯅ ꯊꯤꯜꯂꯛꯄꯒꯤ ꯗꯤꯂꯤꯕꯔꯤ ꯆꯥꯔꯖ ꯌꯥꯎꯗꯅ ꯑꯩꯈꯣꯏꯒꯤ ꯗꯨꯀꯥꯟꯗꯒꯤ ꯁꯤꯒꯤ ꯂꯧꯒꯦ ꯍꯥꯏꯇꯥꯔꯒꯗꯤ ꯆꯅꯤꯒ ꯀꯨꯟ ꯀꯨꯟꯗꯤ ꯑꯗꯨꯃꯥꯏꯅ ꯁꯥꯏ ꯑꯗꯨꯒ ꯑꯗꯨꯒ ꯗꯤꯂꯤꯕꯔꯤ ꯆꯥꯔꯖ ꯌꯥꯎꯔꯒꯗꯤ ꯆꯅꯤꯒ ꯌꯥꯡꯈꯩ ꯑꯗꯨ ꯃꯤ ꯈꯔ ꯌꯦꯡꯊꯣꯛ ꯌꯦꯡꯁꯤꯟ ꯇꯧꯔꯒ ꯆꯅꯤꯒ ꯅꯤꯐꯨ ꯑꯃꯥꯏꯅ ꯑꯩꯈꯣꯏꯗ ꯑꯃꯥꯏꯅ ꯁꯥꯔꯀꯥꯟ ꯄꯤ ꯑꯩꯈꯣꯏ ꯖꯒꯥꯁꯦ ꯕꯤꯁꯅꯨꯄꯨꯔꯗꯅꯦ ꯕꯤꯁꯦꯝꯄꯨꯔꯗꯒꯤ ꯑꯃꯨꯛ ꯈꯤꯇꯪ ꯑꯃꯨꯛ ꯆꯪꯁꯤꯜꯂꯦ ꯍꯣꯏ ꯍꯣꯏ ꯐꯔꯦ ꯐꯔꯦ ꯐꯔꯦ